ꯍꯥꯏꯖꯤꯅꯤꯛ ꯑꯣꯏꯅꯕ ꯑꯩꯈꯣꯏꯅ ꯑꯩꯈꯣꯏꯒꯤ ꯌꯨꯝꯒꯤ ꯑꯀꯣꯏꯕꯕꯨ ꯂꯨꯅ ꯅꯥꯟꯅ ꯊꯝꯃꯤ ꯑꯩꯈꯣꯏꯒꯤ ꯏꯔꯨꯁꯪꯕꯨ ꯃꯣꯠꯇꯅꯕ ꯍꯦꯠꯅꯩ ꯃꯣꯠꯂꯛꯂꯕꯁꯨ ꯁꯦꯡꯗꯣꯛꯏ ꯍꯥꯏꯕꯗꯤ ꯏꯁꯤꯡꯅ ꯆꯥꯝꯊꯣꯛꯄ ꯑꯩꯈꯣꯏꯅ ꯁꯤꯖꯤꯟꯅꯔꯤꯕ ꯇꯥꯋꯦꯜ ꯕꯦꯠꯁꯤꯠꯄꯨ ꯁꯨꯗꯣꯛ ꯆꯥꯝꯊꯣꯛꯇꯨꯅ ꯁꯤꯖꯤꯟꯅꯩ ꯑꯩꯈꯣꯏꯒꯤ ꯆꯥꯛꯈꯨꯝꯕꯨ ꯐꯖꯅ ꯂꯨꯅ ꯅꯥꯟꯅ ꯊꯝꯃꯤ ꯑꯩꯈꯣꯏꯒꯤ ꯑꯀꯣꯏꯕꯗ ꯎꯄꯥꯜ ꯋꯄꯥꯜ ꯊꯥꯗꯨꯅ ꯊꯝꯃꯤ ꯌꯨꯝ ꯀꯩꯕꯨ ꯂꯨꯅ ꯅꯥꯟꯅ ꯇꯩꯊꯣꯛꯇꯨꯅ ꯊꯝꯃꯤ ꯑꯩꯈꯣꯏꯅ ꯆꯥꯅꯕ ꯃꯅꯥ ꯃꯁꯤꯡꯕꯨ ꯏꯁꯥꯅ ꯊꯥꯗꯨꯅ ꯆꯥꯖꯩ ꯑꯩꯈꯣꯏꯒꯤ ꯑꯀꯣꯏꯕꯗ ꯆꯦꯜꯂꯤꯕ ꯅꯂꯥꯕꯨ ꯍꯞꯇꯥ ꯈꯨꯗꯤꯡꯒꯤ ꯁꯦꯡꯗꯣꯛꯇꯨꯅ ꯊꯝꯃꯤ ꯑꯩꯈꯣꯏꯒꯤ ꯌꯨꯝꯗꯒꯤ ꯊꯣꯂꯛꯄ ꯐꯠꯇꯕ ꯄꯣꯠꯁꯤꯡꯕꯨ ꯃꯔꯝꯆꯥꯕ ꯃꯐꯝꯗ ꯍꯨꯟꯗꯣꯛꯏ ꯍꯥꯏꯕꯗꯤ ꯃꯩ ꯊꯥꯕ ꯌꯥꯕ ꯃꯐꯝꯗ ꯍꯨꯟꯗꯣꯛꯏ ꯑꯩꯈꯣꯏꯒꯤ ꯌꯨꯝꯗ ꯌꯥꯎꯔꯤꯕ ꯕꯦꯟꯇꯤꯂꯦꯁꯟ ꯑꯗꯨ ꯆꯥꯡꯅꯥꯏꯅ ꯍꯥꯡꯗꯣꯛꯇꯨꯅ ꯑꯅꯧꯕ ꯅꯨꯡꯁꯤꯠ ꯆꯪꯍꯟꯕꯤꯕ ꯑꯁꯤꯅ ꯆꯤꯡꯕꯅꯤ